ꯑꯩꯅ ꯈ꯭ꯋꯥꯏꯗꯒꯤ ꯄꯥꯝꯕꯁꯦ ꯑꯩ ꯂꯥꯏꯔꯤꯛꯁꯦ ꯑꯩꯁꯦ ꯂꯥꯏꯔꯤꯛ ꯀꯌꯥ ꯄꯥꯈ꯭ꯔꯦ ꯄꯥꯕꯁꯤꯡꯗꯒꯤ ꯈ꯭ꯋꯥꯏꯗꯒꯤ ꯐꯖꯕ ꯅꯨꯡꯁꯤꯔꯕ ꯑꯩꯅ ꯄꯥꯕꯗꯁꯨ ꯑꯃꯨꯛꯀ ꯄꯥꯅꯤꯡꯉꯛꯈꯤꯕ ꯄꯥꯅꯤꯡꯈꯤꯕ ꯑꯗꯨꯗꯨꯁꯦ ꯂꯥꯏꯔꯤꯛꯁꯦ ꯕꯥꯏꯕꯜꯅꯤ ꯑꯩ ꯕꯥꯏꯕꯜꯁꯦ ꯑꯅꯤꯔꯛ ꯑꯍꯨꯝꯂꯛ ꯑꯩ ꯄꯥꯔꯦ ꯑꯩ ꯐꯨꯜꯂꯤꯁꯨ ꯑꯩ ꯂꯣꯏꯅ ꯃꯁꯦ ꯑꯩ ꯄꯥꯊꯣꯛꯈ꯭ꯔꯦ ꯑꯗꯨꯕꯨ ꯍꯧꯖꯤꯛꯐꯥꯎꯁꯨ ꯑꯩ ꯑꯗꯨꯗ ꯅꯨꯡꯁꯤꯌꯦ ꯑꯩ ꯕꯥꯏꯕꯜꯁꯦ ꯏꯁꯣꯔꯒꯤ ꯋꯥꯔꯤꯁꯦ ꯑꯩꯈꯣꯏꯗꯒꯤ ꯅꯨꯡꯉꯥꯏꯇꯕ ꯁꯥꯎꯕ ꯀꯔꯤ ꯋꯥꯈꯜ ꯂꯩꯔꯁꯨ ꯕꯥꯏꯕꯜ ꯄꯥꯕ ꯃꯇꯝꯗꯁꯦ ꯑꯩꯈꯣꯏꯁꯦ ꯅꯨꯡꯉꯥꯏꯕ ꯍꯔꯥꯎꯕ ꯐꯪꯉꯦ ꯑꯩꯈꯣꯏꯒꯤ ꯕꯥꯏꯕꯜꯗꯒꯤ ꯁꯤꯗꯁꯦ ꯑꯩꯈꯣꯏꯁꯦ ꯐꯤꯂꯝ ꯀꯌꯥꯁꯨ ꯊꯣꯛꯈ꯭ꯔꯦ ꯑꯩꯈꯣꯏꯅ ꯌꯦꯡꯉꯒ ꯁꯤꯗꯗꯨ ꯅꯨꯡꯁꯤꯕ ꯏꯁꯣꯔꯒꯤ ꯋꯥꯔꯤ ꯋꯥꯄꯥꯎ ꯈꯛꯇꯅꯦ ꯏꯁꯣꯔꯅ ꯃꯥ ꯃꯁꯥꯅ ꯁꯤ ꯑꯩꯈꯣꯏꯒꯤ ꯇꯥꯏꯕꯪ ꯃꯤꯒꯤꯗꯃꯛ ꯀꯟꯕꯤꯅꯕꯒꯤꯗꯃꯛ ꯃꯥꯅ ꯂꯥꯛꯑꯒ ꯑꯩꯈꯣꯏꯒꯤꯗꯃꯛ ꯁꯤꯕꯤꯕ ꯃꯥꯒꯤ ꯃꯥꯒꯤ ꯋꯥꯔꯤ ꯈꯛꯇꯅꯦ ꯃꯥꯅ ꯑꯆꯨꯝꯕꯗꯒꯤ ꯊꯕꯛ ꯇꯧꯕ ꯃꯥꯅ ꯑꯅꯥꯕ ꯃꯤꯕꯨ ꯐꯍꯟꯕꯤꯕ ꯁꯤꯕ ꯃꯤꯕꯨꯁꯨ ꯃꯥꯅ ꯍꯤꯡꯍꯟꯕꯤꯕ ꯑꯗꯨꯒꯤ ꯋꯥꯔꯤ ꯈꯛꯇꯅꯦ ꯕꯥꯏꯕꯜꯁꯦ ꯕꯥꯏꯕꯜꯁꯦ ꯆꯨꯝꯗꯕ ꯌꯥꯗꯕ ꯃꯤꯅ ꯆꯥꯕ ꯌꯥꯗꯕ ꯂꯧꯕ ꯌꯥꯗꯕ ꯄꯥꯕ ꯌꯥꯗꯕ ꯋꯥꯔꯤꯁꯦ ꯌꯥꯎꯗꯦ ꯕꯥꯏꯕꯜ ꯂꯥꯏꯔꯤꯛꯁꯦ ꯅꯨꯡꯁꯤꯕ ꯑꯃꯅ ꯑꯃꯕꯨ ꯅꯨꯡꯁꯤꯌꯨ ꯍꯥꯏꯕ ꯏꯃꯨꯡꯁꯤꯗꯁꯦ ꯀꯔꯝ ꯍꯥꯏꯅ ꯍꯔꯥꯎꯅ ꯍꯤꯡꯒꯦꯔꯥ ꯀꯣ ꯀꯔꯝ ꯍꯥꯏꯅ ꯅꯨꯡꯉꯥꯏꯅ ꯍꯤꯡꯒꯦꯔꯥ ꯁꯤ ꯋꯥꯔꯤ ꯈꯛꯇꯅꯤ ꯅꯨꯡꯉꯥꯏꯕ ꯍꯔꯥꯎꯕ ꯑꯩꯈꯣꯏꯒꯤ ꯄꯨꯟꯁꯤꯗꯒꯤ ꯅꯨꯡꯉꯥꯏꯕ ꯑꯗꯨꯈꯛꯇꯅ ꯕꯥꯏꯕꯜ ꯑꯁꯦ ꯂꯩ ꯕꯥꯏꯕꯜ ꯂꯥꯏꯔꯤꯛꯇꯒꯤ ꯑꯩꯅ ꯄꯥꯔꯒ ꯑꯩꯅ ꯍꯧꯖꯤꯛ ꯍꯧꯖꯤꯛꯁꯨ ꯑꯩ ꯕꯥꯏꯕꯜ ꯄꯥꯔꯒ ꯂꯩ ꯑꯗꯣ ꯕꯥꯏꯕꯜꯁꯤ ꯕꯥꯏꯕꯜꯗꯒꯤ ꯐꯤꯂꯝ ꯊꯣꯛꯄ ꯏꯁꯣꯔꯒꯤꯁꯦ ꯌꯥꯝ ꯅꯨꯡꯁꯤ ꯃꯥꯅ ꯑꯩꯈꯣꯏꯒꯤꯗꯃꯛ ꯁꯦꯝꯕꯤꯕꯒꯤꯁꯦ ꯃꯥꯅ ꯋꯥꯔꯤꯕ ꯃꯥꯅ ꯅꯨꯡꯁꯤ ꯁꯤꯗ꯭ꯔꯗꯤ ꯑꯩꯈꯣꯏ ꯇꯥꯏꯕꯪ ꯃꯤꯁꯦ ꯀꯟꯕꯤꯕ ꯉꯝꯂꯣꯏ ꯍꯥꯏꯅ ꯍꯣꯠꯅꯔꯒ ꯃꯥꯅ ꯁꯤꯕꯁꯦ ꯕꯥꯏꯕꯜꯗꯒꯤ ꯂꯣꯏꯅꯃꯛ ꯐꯪꯉꯦ ꯑꯗꯨ ꯃꯗꯨꯗꯒꯤꯁꯨ ꯊꯣꯛꯑꯦ ꯑꯗꯨꯒꯤꯅꯤꯅꯦ ꯈ꯭ꯋꯥꯏꯗꯒꯤ ꯅꯨꯡꯁꯤꯔꯤꯕꯁꯦ ꯁꯤꯗꯨꯅꯤ ꯕꯥꯏꯕꯜꯅꯤ